ꯍꯜꯂꯣ ꯁꯤ ꯗꯤꯂꯤꯕ꯭ꯔꯤ ꯃꯤꯔꯥ ꯑꯣ ꯑꯩꯒꯤ ꯄꯣꯠ ꯅꯍꯥꯟ ꯑꯣꯗꯔ ꯇꯧꯕꯁꯤ ꯉꯁꯤ ꯐꯥꯎ ꯂꯥꯛꯇ꯭ꯔꯤꯕ ꯑꯗꯨꯒꯤꯗꯃꯛ ꯑꯁ ꯑꯩꯒꯤ ꯄꯣꯠꯁꯤ ꯌꯥꯝꯕꯅꯤꯅ ꯑꯩꯁꯦ ꯈꯪꯁꯨ ꯈꯪꯗ꯭ꯔꯦ ꯑꯗꯨ ꯑꯩꯁꯦ ꯄꯣꯠ ꯌꯥꯝ ꯑꯣꯗꯔ ꯇꯧꯏꯀꯣ ꯑꯩꯒꯤ ꯃꯤꯡ ꯊ꯭ꯔꯦꯁꯤ ꯑꯥ ꯑꯥ ꯑꯥ ꯍꯣꯏ ꯑꯗꯨꯁꯨ ꯌꯥꯎꯔꯝꯃꯦ ꯎꯝ ꯎꯝ ꯑꯥ ꯑꯣ ꯅꯍꯥꯟ ꯍꯣꯏ ꯍꯣꯏ ꯅꯍꯥꯟꯗꯤ ꯗꯦꯗ ꯁꯤꯛꯁꯇ ꯂꯥꯛꯀꯅꯤ ꯍꯥꯏꯕ ꯑꯗꯣ ꯉꯁꯤꯁꯨ ꯂꯥꯛꯇꯦ ꯑꯗꯨꯒꯤꯗꯃꯛ ꯎꯝ ꯑꯣ ꯌꯥꯏ ꯍꯣꯏ ꯑꯩꯒꯤꯁꯦ ꯕꯦꯒꯉꯥꯛꯇꯗꯤ ꯅꯠꯇꯦ ꯑꯩꯁꯦ ꯄꯣꯠ ꯌꯥꯝ ꯑꯣꯗꯔ ꯇꯧꯗꯤ ꯇꯧꯕꯅꯦ ꯑꯥ ꯑꯩ ꯁꯨꯁ ꯑꯃꯁꯨ ꯇꯧꯕꯅꯦ ꯑꯥ ꯑꯩ ꯑꯦꯗ꯭ꯔꯦꯁꯇꯨ ꯈ꯭ꯔꯤꯁꯇꯦꯟ ꯀꯣꯂꯣꯅꯤ ꯑꯣꯏꯅ ꯍꯥꯞꯄꯦ ꯎꯝ ꯑꯣ ꯉꯁꯤ ꯗꯦꯗ ꯁꯤꯛꯁ

ꯑꯥ ꯑꯩꯁꯦ ꯅꯪꯅ ꯗꯦꯗ ꯅꯥꯏꯟ ꯅꯠꯇ꯭ꯔꯒ ꯗꯦꯗ ꯇꯦꯅ ꯀꯝꯄꯜꯁꯔꯤ ꯑꯣꯏꯅ ꯇꯧꯕꯤꯌꯣꯀꯣ ꯑꯩꯁꯦ ꯗꯦꯗ ꯗꯦꯗ ꯑꯩ ꯁꯤ ꯅꯝꯕꯔꯗ ꯑꯗꯨꯝ ꯀꯣꯜ ꯇꯧꯕꯤꯌꯣ ꯑꯥ ꯑꯥ ꯁꯤ ꯃꯅꯥꯛꯇ ꯑꯦꯆꯥ